ꯑꯥ ꯑꯥ ꯇꯥꯔꯦ ꯇꯥꯔꯦ ꯄꯥꯌꯦꯞ ꯍꯣꯕ ꯑꯩꯏꯔꯒꯗꯤ ꯀꯛꯆꯤꯡꯒꯤ ꯋꯥꯇꯔ ꯁꯄ꯭ꯂꯥꯏꯅ ꯄꯥꯏꯒꯗꯕ ꯑꯣꯏꯔꯝꯒꯅꯤ ꯑꯥ ꯀꯛꯆꯤꯡ ꯋꯥꯇꯔ ꯁꯄ꯭ꯂꯥꯏꯗ ꯇꯧꯕꯤꯔꯛꯄ ꯑꯣꯏꯔꯤꯕ꯭ꯔꯥ ꯅꯠꯇ꯭ꯔꯒꯅ ꯄ꯭ꯂꯦꯝꯕꯔꯒꯤ ꯃꯤꯗ ꯑꯣꯏꯗꯣꯏꯔꯥ ꯄ꯭ꯂꯦꯝꯕꯔꯒꯤ ꯃꯤꯗ ꯑꯣꯏꯔꯒꯅ ꯑꯩꯈꯣꯏꯁꯤ ꯄ꯭ꯂꯦꯝꯕꯔꯒꯤ ꯑꯣꯏꯗꯣꯏꯅꯦꯕꯀꯣ ꯑꯗ ꯄꯥꯌꯦꯞ ꯍꯣꯗꯣꯏꯁꯤ ꯀꯋꯥꯏ ꯖꯒꯥ ꯑꯣꯏꯔꯤꯅꯣ ꯀꯛꯆꯤꯡ ꯃꯌꯥꯏ ꯂꯩꯀꯥꯏꯒꯤ ꯄꯥꯌꯦꯞ ꯑꯆꯧꯕꯗꯣ ꯑꯣ ꯀꯌꯥꯝꯃꯨꯛ ꯆꯥꯎꯅ ꯍꯣꯔꯤꯖꯥꯠꯅꯣ ꯑꯗꯣ

ꯌꯥꯒꯅꯤ ꯌꯥꯕꯕꯨꯗꯤ ꯑꯗꯨꯒ ꯍꯧꯖꯤꯛꯃꯛꯀꯤ ꯑꯣꯏꯅꯗꯤ ꯁꯪꯉꯔꯣꯏ ꯍꯌꯦꯡꯒꯨꯝꯕ ꯃꯐꯝꯗꯨ ꯈꯪꯉꯕꯅꯤꯅ ꯍꯌꯦꯡ ꯂꯥꯛꯑ ꯀꯥꯟꯗ ꯐꯣꯟ ꯇꯧꯔꯛꯑꯒ ꯍꯥꯏꯔꯛꯑꯒꯦ ꯑꯗꯨꯒ ꯃꯗꯨꯒꯤ ꯆꯪꯒꯗꯕ ꯃꯦꯇꯔꯦꯜꯈꯩꯗꯨꯒ ꯄꯥꯏꯔꯒ ꯂꯥꯛꯇꯕ ꯑꯗꯣ ꯂꯥꯛꯄꯗꯤ ꯃꯤ ꯑꯃ ꯈꯛꯇꯅꯗꯤ ꯌꯥꯔꯔꯣꯏ ꯃꯤ ꯑꯅꯤ ꯃꯨꯛꯇꯤ ꯂꯥꯛꯇꯥꯔꯦ ꯄꯨꯡꯁꯤ ꯕꯥꯔꯣ ꯃꯈꯥꯏꯗꯩꯅ ꯑꯃ ꯑꯗꯨꯋꯥꯏ ꯐꯥꯎꯕꯒꯤ ꯃꯅꯨꯡꯗ ꯌꯧꯔꯛꯅꯉꯥꯏ ꯍꯣꯠꯅꯔꯒꯦ ꯑꯗꯨꯒ ꯀꯌꯥꯝ ꯆꯥꯎꯅ ꯀꯥꯏꯕꯅꯣ ꯍꯥꯏꯕꯗꯣ ꯍꯥꯟꯅ ꯌꯦꯡꯗ꯭ꯔꯒꯗꯤ ꯃꯗꯨꯏ ꯁꯦꯝꯖꯤꯟꯕꯩ ꯃꯑꯣꯡꯗꯣ ꯆꯞ ꯆꯥꯕ ꯍꯥꯏꯕ ꯉꯝꯃꯣꯏꯑꯕ ꯗꯔꯀꯥꯔ ꯂꯩꯕ ꯄꯣꯠ ꯈꯔꯗꯤ

ꯑꯥ ꯑꯗꯣ ꯑꯗꯨꯒꯤ ꯍꯣꯕꯗꯨ ꯏꯁꯤꯡꯗꯤ ꯑꯗꯨꯝ ꯐꯖꯅ ꯊꯣꯛꯑꯒ ꯂꯩꯔꯦꯕ

ꯎꯝ ꯑꯗꯨ ꯇꯧꯔꯛꯏꯁꯤ ꯂꯩꯀꯥꯏꯒꯤ ꯃꯤꯅ ꯑꯣꯏꯗꯣꯏꯔꯥ ꯅꯠꯇ꯭ꯔꯒꯅ ꯀ꯭ꯂꯕꯀꯨꯝꯕ ꯀꯩꯅꯣꯒꯤ ꯃꯤꯒ ꯑꯣꯏꯕꯤꯗꯣꯏꯔꯥ ꯀꯃꯥꯏꯅ ꯇꯧꯗꯣꯏꯅꯣ ꯑꯣ ꯑꯗꯣ ꯍꯌꯦꯡ ꯁꯦꯝꯖꯤꯟ ꯈꯣꯠꯆꯤꯟꯕꯒꯤ ꯄꯩꯁꯥ ꯅꯨꯡꯁꯥ ꯄꯤꯕꯗꯨꯗꯤ ꯑꯇꯥꯕꯗꯣ ꯑꯣ ꯑꯥ ꯄ꯭ꯂꯦꯝꯕꯔꯒꯤꯁꯦ ꯍꯧꯖꯤꯛꯀꯤ ꯑꯣꯏꯅ ꯍꯧꯖꯤꯛꯁꯤ ꯃꯣꯏ ꯐꯤꯠꯇ ꯆꯠꯀꯨꯝ ꯇꯧ ꯐꯤꯠꯇ ꯆꯠꯄꯅꯤ ꯑꯩꯈꯣꯏꯒꯤꯁꯤꯀꯣ ꯑꯗ ꯐꯤꯠ ꯑꯃꯗ ꯂꯨꯄꯥ ꯆꯅꯤ ꯌꯥꯡꯈꯩ ꯑꯗꯨꯃꯥꯏꯅ ꯁꯥꯕꯅꯤ ꯑꯗꯣ ꯍꯧꯖꯤꯛꯀꯤ ꯍꯣꯔꯤꯕꯗꯨ ꯌꯦꯡꯉꯒ ꯃꯥꯒꯤ ꯁꯣꯜꯗꯤꯡ ꯇꯧꯕꯅ ꯐꯕ꯭ꯔꯥ ꯅꯠꯇ꯭ꯔꯒꯅ ꯄꯥꯌꯦꯞ ꯑꯅꯧꯕ ꯑꯣꯏꯅ ꯁꯤꯟꯗꯣꯛꯄꯅ ꯐꯕ꯭ꯔꯥ ꯍꯥꯏꯗꯣ ꯑꯗꯨ ꯌꯦꯡꯇꯥꯕ ꯑꯗꯨ ꯁꯦꯝꯖꯤꯟꯕꯗ ꯌꯥꯔꯣꯏꯗꯕ ꯑꯣꯏꯔꯒꯅ ꯄꯥꯌꯦꯞ ꯑꯅꯧꯕꯗꯨ ꯂꯧꯕꯅꯤꯅ ꯑꯃꯨꯛ ꯋꯥꯇꯔ ꯁꯄ꯭ꯂꯥꯏꯒꯤ ꯃꯤꯈꯩꯒ ꯑꯃꯨꯛ ꯇꯥꯟꯅꯔꯒ ꯑꯗꯨ ꯁꯤꯟꯗꯣꯛꯄ ꯇꯧ ꯇꯥꯕ ꯐꯣꯠꯆꯤꯟꯕꯒꯤ ꯑꯣꯏꯅꯕꯨꯗꯤ ꯄ꯭ꯂꯟꯗꯔ ꯑꯗꯒꯤ ꯅꯠꯇ꯭ꯔꯒꯅ ꯋꯤꯜꯗꯔ ꯃꯤ ꯀꯧꯔꯒ ꯁꯦꯝꯖꯤꯟꯕ ꯌꯥꯏꯑꯕ ꯑꯗꯨꯒ ꯄꯥꯌꯦꯞꯇꯨ ꯑꯣꯏꯅ ꯄꯨꯂꯞ ꯁꯤꯟꯕ ꯇꯥꯔꯒꯗꯤ ꯉꯁꯥꯏ ꯃꯐꯝꯗꯨꯗ ꯂꯩꯗꯣꯏꯕ ꯃꯤꯈꯩꯗꯨꯒꯤ ꯏꯁꯤꯡꯁꯨ ꯇꯠꯇꯣꯏꯅꯤ ꯅꯣꯡ ꯅꯤꯅꯤ ꯐꯨꯛꯇꯣꯛꯄ ꯑꯃ ꯆꯪꯗꯣꯏꯅꯤꯅ ꯑꯗꯨꯒ ꯀꯟꯅꯦꯛꯁꯟ ꯃꯇꯝ ꯈꯔ ꯂꯦꯞꯄꯣꯗꯅ ꯋꯥꯇꯔ ꯁꯄ꯭ꯂꯥꯏꯗ ꯃꯌꯥꯝ ꯆꯪꯉꯒ ꯑꯦꯄ꯭ꯂꯤꯀꯦꯁꯟ ꯑꯃ ꯄꯤꯕ ꯑꯃ ꯑꯗꯨꯒ ꯃꯣꯏꯒꯤ ꯃꯤ ꯌꯥꯎꯍꯜꯂꯒ ꯁꯦꯝꯃꯤꯟꯅꯕ ꯑꯃ ꯑꯗꯨꯝꯥꯏꯅ ꯇꯧꯇꯥꯕ

ꯍꯣꯏ ꯍꯣꯏ ꯍꯣꯏ ꯐꯔꯦ ꯐꯔꯦ ꯑꯥ ꯍꯌꯦꯡ ꯑꯗꯨꯒꯤꯗꯤ ꯍꯌꯦꯡ ꯂꯥꯛꯑꯒ ꯌꯦꯡꯉꯔꯒꯦ

ꯍꯣꯏ ꯑꯥ